ꯏꯃꯨꯡ ꯑꯃꯗ ꯅꯨꯄꯤꯁꯤꯡꯅ ꯆꯥꯛ ꯊꯣꯡꯕ ꯐꯤꯁꯨ ꯐꯤꯖꯥꯝ ꯇꯧꯕ ꯑꯉꯥꯡꯁꯤꯡ ꯁꯦꯟꯅꯕꯒꯤ ꯊꯧꯗꯥꯡ ꯂꯧꯋꯤ ꯑꯗꯨꯒ ꯅꯨꯄꯥꯁꯤꯡꯅ ꯂꯝꯗ ꯊꯣꯛꯑꯒ ꯁꯦꯟ ꯇꯥꯟꯕ ꯊꯕꯛ ꯁꯨꯕ ꯀꯥꯔꯕꯥꯔ ꯇꯧꯕ ꯑꯁꯤ ꯇꯧꯋꯤ ꯑꯗꯨꯒ

ꯃꯦꯟꯇꯦꯅꯦꯟꯁ ꯇꯧꯔꯛ ꯅꯕ ꯅꯨꯄꯤꯅ ꯅꯨꯄꯤꯒꯤ ꯅꯨꯄꯥꯅ ꯅꯨꯄꯥꯒꯤ ꯊꯕꯛ ꯍꯥꯏꯅ ꯈꯥꯏꯗꯣꯔꯛꯄꯅꯤ